ꯑꯩꯈꯣꯏꯒꯤ ꯈꯨꯟꯗ ꯂꯩꯔꯤꯕ ꯁ꯭ꯀꯨꯜ ꯑꯁꯤꯗ ꯑꯐꯕ ꯇꯣꯏꯂꯦꯠ ꯊꯛꯅꯕ ꯏꯁꯤꯡ ꯂꯥꯏꯔꯤꯛ ꯗꯦꯛꯁ ꯑꯃꯗꯤ ꯕꯦꯟꯁ ꯁꯤꯡ ꯑꯁꯦ ꯂꯩꯗꯤ ꯂꯩ ꯑꯗꯨꯕꯨ ꯐꯖꯅ ꯌꯦꯡꯁꯤꯟꯕꯤꯗꯕꯅ ꯃꯔꯝ ꯑꯣꯏꯔꯒ ꯐꯤꯕꯝ ꯑꯁꯤ ꯑꯁꯨꯛꯀꯤ ꯃꯇꯤꯛ ꯁꯣꯛꯂꯦ ꯍꯥꯏꯕꯗ ꯍꯥꯏꯃꯟꯕ ꯊꯣꯛꯂꯣꯏ ꯆꯥꯅꯕꯁꯨ ꯄꯤ ꯑꯗꯨꯕꯨ ꯅꯨꯃꯤꯠ ꯈꯥꯏꯗꯣꯛꯑꯒ ꯄꯤꯕꯅ ꯃꯔꯝ ꯑꯣꯏꯔꯒ ꯑꯉꯥꯡꯁꯤꯡꯅ ꯁ꯭ꯀꯨꯜ ꯂꯥꯛꯅꯤꯡꯗꯕꯒꯤ ꯃꯔꯝ ꯍꯥꯏꯕꯗꯨꯁꯨ ꯑꯣꯏꯕꯅꯤ ꯍꯥꯏꯅ ꯈꯟꯖꯩ ꯍꯥꯏꯔꯤꯕ ꯍꯥꯏꯔꯤꯕ ꯁꯣꯛꯏꯕ ꯐꯤꯕꯝꯁꯤꯡ ꯑꯁꯦ ꯐꯒꯠꯍꯟꯒꯦ ꯍꯥꯏꯕꯒꯤꯗꯃꯛꯇ ꯑꯩꯈꯣꯏꯅ ꯒꯃꯦꯟꯒꯤ ꯃꯥꯏꯀꯩꯗꯒꯤꯁꯨ ꯅꯠꯇ꯭ꯔꯒꯅ ꯂꯩꯀꯥꯏꯒꯤ ꯃꯥꯏꯀꯩꯗꯒꯤꯁꯨ ꯀꯨꯞꯅ ꯌꯦꯡꯁꯤꯟꯕꯤꯕ ꯑꯃ ꯗꯔꯀꯥꯔ ꯂꯩꯑꯦꯅ ꯈꯟꯖꯩ ꯍꯥꯏꯔꯤꯕ ꯔꯤꯒꯨꯂꯔꯂꯤ ꯑꯩꯈꯣꯏꯅ ꯃꯤꯁꯦ ꯂꯥꯛꯑꯒ ꯁꯔꯀꯥꯔꯒꯤ ꯊ꯭ꯔꯨꯗꯒꯤ ꯆꯦꯛ ꯇꯧꯕꯤꯕ ꯇꯥꯔꯒꯗꯤ ꯍꯥꯏꯔꯤꯕꯁꯤꯡ ꯑꯁꯦ ꯐꯖꯅ ꯃꯦꯟꯇꯦꯟ ꯇꯧꯔꯒ ꯂꯩꯕ ꯇꯥꯔꯒꯗꯤ ꯍꯥꯏꯔꯤꯕ ꯑꯩꯈꯣꯏꯒꯤ ꯁ꯭ꯀꯨꯜꯗ ꯂꯩꯔꯤꯕ ꯑꯋꯥꯠꯄ ꯅꯠꯇ꯭ꯔꯒꯅ ꯐꯠꯇꯕꯁꯤꯡ ꯑꯁꯦ ꯁꯨꯡꯁꯣꯏ ꯁꯣꯏꯗꯅꯃꯛꯀꯤ ꯀꯣꯛꯀꯅꯤ ꯍꯥꯏꯅ ꯈꯟꯖꯩ